ꯑꯩꯈꯣꯏꯒ ꯌꯥꯝ ꯅꯛꯅꯅ ꯂꯩꯕ ꯂꯥꯏꯁꯪ ꯍꯥꯏꯔꯒꯗꯤ ꯑꯩꯈꯣꯏ ꯏꯕꯨꯗꯧ ꯈꯝꯂꯥꯡꯕꯒꯤ ꯂꯥꯏꯁꯪ ꯑꯁꯤꯅꯤ ꯑꯁꯤꯒꯤ ꯂꯥꯏꯁꯪ ꯑꯁꯤ ꯑꯩꯈꯣꯏꯒꯤ ꯏꯄꯥ ꯏꯄꯨꯒꯤ ꯍꯥꯛꯇꯛꯇꯒꯤ ꯀꯨꯏꯅ ꯂꯩꯔꯛꯂꯕ ꯂꯥꯏꯁꯪꯅꯤ ꯑꯗꯨꯒ ꯑꯩꯈꯣꯏꯅ ꯂꯝꯕꯤꯗ ꯆꯠꯄ ꯃꯇꯝꯗ ꯑꯍꯤꯡ ꯊꯦꯡꯂꯛꯂꯕ ꯃꯇꯝꯗ ꯀꯤꯕ ꯈꯣꯠꯄ ꯂꯩꯔꯒꯗꯤ ꯑꯩꯈꯣꯏꯒꯤ ꯏꯕꯨꯗꯧ ꯑꯁꯤꯅ ꯃꯤꯒꯤ ꯁꯥꯏꯑꯣꯟ ꯂꯧꯗꯨꯅ ꯌꯨꯝ ꯐꯥꯎꯕ ꯀꯤꯕ ꯂꯩꯍꯟꯗꯅ ꯊꯤꯟꯕꯤ ꯍꯥꯏꯅꯁꯨ ꯊꯥꯖꯅꯩ ꯑꯗꯨꯒꯤ ꯃꯊꯛꯇ ꯑꯩꯈꯣꯏ ꯏꯕꯨꯗꯧ ꯑꯁꯤ ꯊꯥꯡ ꯇꯥ ꯇꯦꯟꯗ ꯌꯥꯝꯅ ꯍꯩꯕ ꯂꯥꯏꯅꯤ ꯍꯥꯏꯅꯁꯨ ꯂꯧꯅꯩ ꯆꯍꯤ ꯈꯨꯗꯤꯡꯒꯤ ꯑꯩꯈꯣꯏꯒꯤ ꯏꯕꯨꯗꯧꯒꯤ ꯊꯧꯒꯜ ꯑꯣꯏꯅ ꯂꯥꯏ ꯍꯔꯥꯎꯕ ꯍꯥꯏꯗꯨꯅ ꯑꯗꯨꯝ ꯄꯥꯡꯊꯣꯛꯏ ꯑꯗꯨꯒ ꯑꯩꯈꯣꯏꯅ ꯏꯕꯨꯗꯧ ꯑꯁꯤ ꯑꯩ ꯏꯁꯥꯃꯛꯅꯁꯨ ꯅꯣꯡꯃꯥꯏꯖꯤꯡ ꯈꯨꯗꯤꯡꯒꯤ ꯆꯠꯂꯒ ꯊꯧꯒꯟ ꯇꯧꯕ ꯄꯥꯝꯖꯩ ꯑꯍꯥꯡꯕ ꯃꯇꯝꯗꯁꯨ ꯑꯗꯨꯝ ꯆꯠꯂꯒ ꯇꯧꯏ ꯑꯗꯨꯒ ꯑꯩꯒꯤ ꯏꯁꯥꯅ ꯌꯥꯝ ꯄꯥꯝꯖꯅ ꯆꯠꯅꯤꯡꯕ ꯂꯥꯏꯅꯤꯡ ꯍꯥꯏꯔꯒꯗꯤ ꯑꯩꯍꯣꯏ ꯃꯩꯇꯩꯒꯤ ꯑꯣꯏꯕ ꯁꯅꯥꯃꯍꯤ ꯂꯥꯏꯅꯤꯡꯁꯤꯗ ꯌꯥꯝ ꯄꯥꯝꯅ ꯆꯠꯆꯔꯤ